ꯑꯩꯅ ꯂꯣꯏꯕꯗ ꯁꯟ ꯂꯣꯏ ꯍꯥꯃꯦꯡ ꯂꯣꯏ ꯎꯆꯦꯛ ꯂꯣꯏ ꯌꯦꯟ ꯂꯣꯏ ꯍꯥꯏꯗꯤ ꯃꯈꯣꯏꯁꯤꯡꯁꯦ ꯌꯥꯝ ꯅꯨꯡꯁꯤ ꯃꯣꯏꯁꯦ ꯌꯥꯝ ꯐꯖꯅ ꯑꯩꯅ ꯃꯦꯟꯇꯦꯟ ꯇꯧꯔꯒ ꯐꯖꯅ ꯊꯝꯃꯤ ꯃꯣꯏꯁꯤꯡꯁꯦ ꯊꯝꯕ ꯄꯨꯂꯞ ꯊꯝꯗꯦ ꯇꯣꯉꯥꯟ ꯇꯣꯉꯥꯟ ꯃꯁꯥꯒꯤ ꯃꯐꯝ ꯆꯥꯅ ꯆꯥꯅ ꯊꯝꯃꯦ ꯍꯥꯏꯕꯗꯤ ꯁꯟ ꯃꯔꯛꯇ ꯍꯥꯃꯦꯡ ꯊꯝꯖꯜꯂꯒ ꯎꯆꯦꯛ ꯊꯝꯖꯜꯂꯒ ꯁꯟ ꯑꯗꯨꯅ ꯆꯥꯎꯕꯅꯤꯅ ꯍꯥꯃꯦꯡꯗꯨ ꯅꯦꯠꯈꯥꯏꯔꯒ ꯍꯥꯠꯄꯤꯕ ꯌꯥꯏ ꯎꯆꯦꯛꯇꯨꯁꯨ ꯅꯦꯠꯈꯥꯏꯔꯒ ꯌꯦꯟꯗꯨꯁꯨ ꯅꯦꯠꯈꯥꯏꯔꯒ ꯍꯥꯠꯄꯤꯕ ꯌꯥꯏ ꯑꯗꯨꯅ ꯍꯥꯏꯗꯤ ꯃꯁꯥ ꯃꯁꯥꯅ ꯂꯩꯔꯤꯕꯗꯣ ꯍꯥꯏꯗꯤ ꯃꯐꯝ ꯑꯃꯗ ꯄꯨꯂꯞ ꯊꯝꯗꯕꯤꯗ ꯃꯆꯤ ꯅꯥꯏꯅ ꯃꯆꯤ ꯅꯥꯏꯅ ꯃꯆꯥꯛ ꯇꯥꯅ ꯇꯥꯅ ꯑꯣꯏꯅ ꯊꯝꯃꯤ ꯃꯁꯤꯅ ꯍꯥꯏꯗꯤ ꯑꯩꯅ ꯂꯣꯏꯔꯤꯕ ꯁꯥ ꯎꯆꯦꯛꯁꯤꯡꯗꯨꯗ ꯍꯥꯏꯗꯤ ꯑꯃꯅ ꯑꯃꯗ ꯍꯥꯏꯗꯤ ꯌꯦꯡꯊꯤꯅꯕ ꯑꯃꯥꯡ ꯑꯇꯥ ꯑꯗꯨꯁꯨ ꯑꯃꯐꯥꯎꯕ ꯊꯣꯛꯑꯔꯣꯏ ꯃꯁꯤ ꯄꯨꯝꯅꯃꯛ